ꯏꯁꯩ ꯁꯛꯄ ꯄꯥꯝꯕ ꯍꯧꯔꯛꯈꯤꯕꯁꯤ ꯑꯩꯅ ꯔꯤꯗꯤꯑꯣꯗ ꯃꯇꯝꯒꯤ ꯏꯁꯩ ꯔꯤꯗꯤꯑꯣꯗ ꯊꯥꯔꯛꯄꯗ ꯏꯁꯩ ꯑꯩꯈꯣꯏꯒꯤ ꯃꯇꯝꯒꯤ ꯏꯁꯩꯁꯤꯡꯁꯦ ꯃꯌꯥꯝ ꯑꯃ ꯊꯥꯔꯛꯏ ꯊꯥꯔꯛꯄꯁꯤꯗ ꯏꯁꯩ ꯑꯝꯈꯛ ꯇꯥꯖꯔꯨꯏ ꯏꯁꯩꯁꯤꯗ ꯇꯥꯔ ꯁꯨꯝ ꯅꯨꯡꯇꯤꯒꯤ ꯇꯥꯔꯛꯑꯕꯅꯤꯅ ꯑꯩꯁꯦ ꯏꯁꯩꯁꯦ ꯑꯗꯨꯝ ꯀꯩ ꯍꯥꯏꯅꯤ ꯄꯥꯝꯃꯛꯄ ꯏꯁꯩꯁꯤ ꯀꯃꯥꯏ ꯇꯧꯅ ꯁꯛꯏꯕꯅꯣ ꯀꯃꯥꯏ ꯇꯧꯅ ꯇꯝꯃꯤꯕꯅꯣ ꯃꯣꯏꯒꯤ ꯏꯁꯩꯒꯤ ꯁꯩꯍꯦꯛ ꯏꯁꯩꯒꯤ ꯈꯣꯟꯊꯣꯛ ꯑꯗꯒꯤ ꯃꯣꯏ ꯀꯃꯥꯏꯅ ꯃ꯭ꯌꯨꯖꯤꯛ ꯀꯃꯥꯏꯅ ꯄꯤꯔꯒ ꯀꯔꯝꯃꯥꯏꯅ ꯍꯧꯔꯛꯏ ꯀ ꯍꯥꯏꯕꯁꯦ ꯑꯗꯨꯝ ꯏꯁꯥꯗ ꯈꯪꯅꯤꯡꯉꯛꯄ ꯂꯣꯏꯅꯅꯤꯡꯉꯛꯄ ꯀꯌꯥ ꯑꯃ ꯄꯣꯛꯂꯛꯄ ꯄꯣꯛꯂꯛꯄꯗꯒꯤ ꯑꯣ ꯏꯁꯩ ꯑꯁꯤ ꯑꯩꯅ ꯑꯩꯒꯤ ꯍꯥꯡꯉꯕ ꯃꯇꯝ ꯍꯥꯏꯕꯗꯤ ꯂꯦꯖꯔ ꯇꯥꯏꯝꯒꯤ ꯃꯇꯝꯗ ꯁ꯭ꯄꯦꯟ ꯇꯧꯕ ꯏꯁꯩꯁꯦ ꯁꯛꯂꯀꯥꯟꯗ ꯑꯩꯒꯤ ꯄꯨꯛꯅꯤꯡ ꯋꯥꯈꯜ ꯈꯔꯗ ꯑꯣꯏꯔꯁꯨ ꯏꯪꯊꯕ ꯉꯝꯍꯜꯂꯤ ꯍꯥꯏꯕꯁꯦ ꯑꯩꯅ ꯏꯁꯩꯁꯦ ꯁꯛꯂ ꯀꯥꯟꯗ ꯏꯁꯩꯁꯦ ꯄꯥꯝꯃꯛꯑ ꯀꯥꯟꯗ ꯈꯪꯕ ꯉꯝꯃꯦ ꯍꯥꯏ